ꯚꯥꯔꯠꯀꯤ ꯚꯥꯔꯠꯀꯤ ꯈꯨꯅꯥꯏꯗ ꯂꯥꯏꯅꯤꯡꯕꯁꯤꯡꯒꯤ ꯑꯆꯧꯕ ꯊꯧꯗꯥꯡ ꯂꯩ ꯃꯈꯣꯏꯅ ꯆꯨꯝꯅ ꯂꯥꯏꯅꯤꯡ ꯑꯗꯨꯗ ꯆꯠꯄ ꯇꯥꯔꯒꯗꯤ ꯇꯧꯔꯣꯏꯗꯕ ꯊꯕꯛ ꯀꯌꯥꯗꯒꯤ ꯆꯨꯝꯅ ꯉꯥꯛꯄ ꯉꯝꯃꯤ ꯈꯨꯗꯝ ꯑꯣꯏꯅ ꯍꯥꯏꯔꯕꯗ ꯄꯣꯠ ꯆꯩ ꯍꯨꯔꯥꯟꯕ ꯑꯃꯗꯤ ꯍꯥꯏꯔꯣꯏꯗꯕ ꯋꯥ ꯍꯥꯏꯕ ꯊꯛꯁꯤ ꯈꯥꯁꯤ ꯅꯥꯏꯗꯕ ꯂꯝꯆꯠ ꯚꯦꯚꯥꯔ ꯅꯥꯏꯗꯕꯁꯤꯡ ꯀꯌꯥ ꯃꯔꯣꯝꯗꯒꯤ ꯂꯥꯏꯅꯤꯡꯕ ꯀꯥꯡꯕꯨ ꯆꯨꯝꯅ ꯆꯠꯄ ꯀꯥꯡꯕꯨꯁꯤꯡ ꯑꯗꯨꯗꯤ ꯉꯥꯛꯅ ꯆꯠꯄ ꯉꯝꯃꯤ ꯑꯗꯨꯒ ꯃꯄꯨꯡ ꯐꯥꯅ ꯂꯥꯏꯅꯤꯡꯗꯕ ꯀꯥꯡꯕꯨꯁꯤꯡ ꯑꯗꯨꯅ ꯊꯛꯁꯤ ꯈꯥꯁꯤ ꯅꯥꯏꯗꯕ ꯑꯃꯗꯤ ꯑꯁꯤꯒꯨꯝꯕ ꯃꯔꯝ ꯀꯌꯥꯅ ꯃꯔꯝ ꯑꯣꯏꯔꯒ ꯍꯧꯖꯤꯛ ꯊꯣꯛꯑꯣꯏꯗꯕ ꯊꯧꯗꯣꯛ ꯀꯌꯥ ꯃꯔꯨꯝ ꯊꯣꯛꯏ ꯁꯃꯥꯖ ꯑꯁꯤꯗ